ꯍꯜꯂꯣ ꯗꯨꯀꯥꯟ ꯐꯝꯃꯤꯕ ꯏꯆꯦꯗꯨꯅꯦ ꯍꯥꯏꯔꯛꯑꯣ ꯀꯔꯤ ꯍꯥꯏꯅꯤꯡꯕ ꯀꯔꯤ ꯄꯥꯝꯕ ꯏꯅꯥꯎ ꯎꯝ ꯏꯁꯀꯤꯟ ꯀꯤꯌꯥꯔꯒꯤ ꯑꯥꯏꯇꯦꯝ ꯌꯥꯝ ꯂꯩ ꯑꯗꯨ ꯃꯥꯏꯗ ꯍꯧꯖꯤꯛ ꯅꯤꯡꯊꯝꯊꯥ ꯆꯪꯂꯛꯄꯒꯤ ꯃꯥꯏ ꯗ꯭ꯔꯥꯏ ꯑꯣꯏꯕ ꯑꯗꯒꯤ ꯃꯥꯏꯗ ꯀꯪꯁꯤꯟꯕ ꯃꯥꯏ ꯉꯥꯡꯈꯠꯄ ꯑꯗꯒꯤ ꯄꯤꯛꯃꯦꯟꯇꯦꯁꯟ ꯇꯧꯕ ꯈꯣꯠꯄ ꯐꯅꯕ ꯍꯤꯗꯥꯛ ꯃꯈꯜ ꯃꯈꯜꯒꯤ ꯂꯩ ꯗꯔꯃꯥꯀꯣꯜ ꯀꯝꯄꯅꯤꯒꯤ ꯂꯩ ꯂꯦꯛꯃꯤꯒꯤ ꯂꯩ ꯂꯣꯇꯁꯀꯤ ꯂꯩ ꯗꯔꯃꯥꯀꯣꯜꯒꯤꯗꯨ ꯁꯤꯖꯤꯟꯅꯔꯒꯗꯤ ꯇꯣꯅꯔꯗꯨ ꯇꯩꯕꯤꯕ ꯃꯇꯝꯗ ꯃꯥꯏ ꯉꯥꯡꯈꯠꯄ ꯐꯒꯅꯤ ꯅꯨꯡꯁꯥꯗ ꯊꯣꯛꯑꯒꯁꯨ ꯃꯥꯏ ꯉꯥꯡꯈꯠꯄ ꯉꯥꯡꯁꯤꯟꯕ ꯇꯧꯕ ꯌꯥꯝ ꯐꯕꯅꯤ ꯑꯗꯨꯒ ꯁꯟꯁꯀ꯭ꯔꯤꯟꯁꯨ ꯂꯩ ꯁꯟꯁ꯭ꯀ꯭ꯔꯤꯟꯗꯨꯅ ꯐꯤꯐꯇꯤ ꯑꯦꯁ ꯄꯤ ꯑꯦꯐꯀꯤꯅꯤ ꯑꯗꯨ ꯍꯥꯏꯔꯤꯕ ꯁꯟꯁꯀ꯭ꯔꯤꯟ ꯑꯁꯤ ꯁꯤꯖꯤꯟꯅꯕ ꯇꯥꯔꯒꯗꯤ ꯅꯨꯡꯁꯥꯗꯒꯤ ꯐꯖꯅ ꯉꯥꯛꯊꯣꯛꯀꯅꯤ ꯑꯗꯨꯒ ꯃꯥꯏꯍꯤꯡ ꯀꯥꯕ ꯎꯔꯤꯡ ꯊꯨꯡꯕ ꯑꯗꯒꯤ ꯂꯣꯏꯅ ꯐꯒꯅꯤ ꯑꯁꯤꯒꯤ ꯀꯝꯄꯅꯤꯁꯤ ꯌꯥꯝꯅ ꯐꯕ ꯄꯣꯠꯅꯤ ꯗꯔꯃꯥꯀꯣꯜ ꯀꯝꯄꯅꯤꯁꯤ ꯅꯍꯥꯛ ꯂꯧꯒꯦ ꯍꯥꯏꯔꯤꯕ꯭ꯔꯣ ꯑꯣ ꯂꯧꯒꯦ ꯍꯥꯏꯔꯒꯗꯤ ꯈꯨꯠꯁꯦꯝꯒꯤꯁꯨ ꯂꯩꯌꯦꯕꯀꯣ ꯈꯨꯠꯁꯦꯝꯒꯤ ꯏꯁꯥꯅꯁꯨ ꯁꯦꯝꯖꯕ ꯔꯥꯏꯁ ꯔꯥꯏꯁ ꯄꯥꯎꯗꯔꯒ ꯑꯗꯒꯤ ꯔꯣꯁ ꯋꯥꯇꯔꯒ ꯑꯗꯒꯤ ꯚꯤꯇꯥꯃꯤꯟ ꯏ ꯀꯦꯞꯁꯨꯜꯗꯨꯒ ꯑꯗꯒꯤ ꯑꯦꯂꯣꯚꯦꯔꯥ ꯖꯦꯜ ꯃꯍꯤꯒ ꯑꯗꯒꯤ ꯔꯣꯁ ꯋꯥꯇꯔꯒ ꯇꯧꯔꯒ ꯔꯥꯏꯁ ꯄꯥꯎꯗꯔꯗꯨꯒ ꯇꯧꯔꯒ ꯁꯦꯝꯕ ꯂꯩꯌꯦꯕ ꯑꯗꯨꯁꯨ ꯌꯥꯝꯅ ꯀꯥꯟꯅꯩ ꯃꯍꯤꯡ ꯀꯥꯕ ꯍꯤꯡꯈꯣꯜꯗ ꯊꯕꯛꯁꯨꯕ ꯑꯩꯈꯣꯏꯒꯤꯗꯤ ꯌꯥꯝꯅ ꯀꯥꯟꯅꯕ ꯄ꯭ꯔꯗꯛ ꯑꯃ ꯑꯣꯏꯔꯦ ꯑꯗꯣ ꯏꯁꯥꯅ ꯁꯦꯝꯃꯒꯁꯨ ꯌꯣꯜꯂꯤ ꯑꯗꯨꯒ ꯑꯇꯩ ꯑꯇꯩ ꯀꯝꯄꯅꯤꯒꯤꯁꯨ ꯂꯩ ꯑꯗꯣ ꯅꯁꯥ ꯂꯥꯛꯑꯒ ꯑꯄꯥꯝꯕꯗꯨ ꯂꯧꯕꯤꯔꯕ ꯌꯥꯅꯤ ꯅꯪꯍꯌꯦꯡ ꯂꯥꯛꯀꯦ ꯍꯥꯏꯕ꯭꯭ꯔꯣ

ꯑꯥ ꯑꯣ ꯑꯣ ꯑꯣ ꯂꯥꯛꯑꯣ ꯌꯥꯅꯤ ꯌꯥꯅꯤ ꯑꯗꯨꯗꯤ ꯐꯔꯦ ꯐꯔꯦ ꯅꯪ ꯍꯌꯦꯡ ꯂꯥꯛꯑꯣ ꯑꯗꯨꯒ ꯑꯄꯥꯝꯕꯁꯤꯡꯗꯣ ꯂꯧꯕꯤꯔꯔꯣꯀꯣ ꯑꯣ ꯊꯝꯃꯦ ꯊꯝꯃꯦ